ꯀꯔꯤꯒꯨꯝꯕ ꯀꯥꯟꯗ ꯔꯦꯗꯤꯌꯣꯒꯤ ꯄꯥꯎ ꯇꯥꯕꯁꯤꯁꯨ ꯑꯩꯉꯣꯟꯗ ꯌꯥꯝꯅ ꯅꯨꯡꯉꯥꯏꯕ ꯑꯃ ꯑꯣꯏ ꯂꯣꯏꯅ ꯂꯣꯏꯅꯅ ꯑꯩꯅ ꯄꯥꯝꯕ ꯆꯦꯟꯅꯦꯜ ꯈꯔ ꯍꯥꯏꯖꯔꯒꯗꯤ ꯗꯥꯏꯃꯟ ꯆꯦꯟꯅꯦꯜ ꯁꯥꯉꯥꯏ ꯑꯦꯐ ꯑꯦꯝ ꯑꯗꯨꯒ ꯑꯩꯅ ꯗꯥꯏꯃꯟ ꯆꯦꯟꯅꯦꯜꯗ ꯉꯥꯏꯖꯕ ꯍꯥꯏꯔ ꯀꯥꯟꯗ ꯏꯟꯇꯔꯇꯦꯟꯃꯦꯟꯒꯨꯝꯕ ꯂꯣꯏꯅ ꯂꯣꯏꯅꯅ ꯅꯨꯡꯉꯥꯏ ꯅꯨꯡꯉꯥꯏꯕ ꯃꯇꯝꯒꯤ ꯑꯣꯏꯕ ꯅꯤꯌꯨꯁ ꯑꯦꯟ ꯏꯕꯦꯟꯁꯤ ꯌꯥꯝ ꯇꯣꯏꯅ ꯇꯣꯏꯅ ꯎꯞꯗꯦꯗ ꯄꯤꯕꯤ ꯂꯣꯏꯅ ꯂꯣꯏꯅꯅ ꯑꯩꯈꯣꯏꯒꯤ ꯁꯥꯉꯥꯏ ꯑꯦꯐ ꯑꯦꯝꯗ ꯍꯥꯏꯔ ꯀꯥꯟꯗ ꯇꯔꯦꯠ ꯃꯈꯥꯏꯒꯤ ꯄꯥꯎꯒꯨꯝꯕ ꯅꯤꯌꯨꯁꯁꯦ ꯅꯣꯡꯃꯒꯤ ꯑꯣꯏꯅ ꯌꯥꯝ ꯇꯥꯡꯅ ꯑꯅꯤꯔꯛ ꯑꯣꯏꯅ ꯐꯪꯖꯕ ꯑꯣꯏ ꯑꯗꯨꯅ ꯃꯁꯤꯒꯤ ꯄꯣꯠꯁꯤ ꯔꯦꯗꯤꯌꯣꯒꯨꯝꯕ ꯇꯥꯕꯁꯤ ꯀꯔꯤꯒꯨꯝꯕ ꯃꯇꯝꯗ ꯌꯥꯝꯅ ꯑꯩꯉꯣꯟꯗ ꯅꯨꯡꯉꯥꯏꯖꯕ ꯄꯥꯝꯖꯕ ꯑꯃ ꯑꯣꯏ